ꯁꯤꯝꯂꯥ ꯍꯣꯇꯦꯜ ꯅꯠꯇ꯭ꯔꯣ ꯁꯤ ꯔꯥꯍꯤꯁ ꯁꯤꯝꯂꯥ ꯍꯣꯇꯦꯜꯗꯒꯤ ꯉꯁꯥꯏ ꯑꯩꯅ ꯆꯝꯄ꯭ꯔꯥꯒꯤ ꯖꯨꯏꯁ ꯑꯃꯒ ꯄꯥꯏꯅꯦꯄꯜ ꯑꯃꯒ ꯂꯧꯒꯦ ꯇꯧꯕꯗ ꯆꯝꯄ꯭ꯔꯥ ꯖꯨꯏꯁ ꯑꯗꯨꯗꯤ ꯂꯧꯔꯛꯑꯦ ꯄꯥꯏꯅꯦꯄꯜ ꯑꯗꯨ ꯀꯥꯎꯔꯝꯃꯦ ꯑꯃꯨꯛ ꯍꯜꯂꯒ ꯂꯧꯕ ꯂꯥꯛꯀꯦ ꯅꯪ ꯂꯩꯔꯝꯃꯨ